ꯍꯜꯂꯣ ꯅꯣꯏꯒꯤ ꯕꯔꯥꯛ ꯀꯦꯞ ꯑꯦꯖꯦꯟꯁꯤꯗ ꯀꯦꯞ ꯑꯃ ꯑꯩꯁꯨ ꯕꯨꯛ ꯇꯧꯅꯤꯡꯉꯦ ꯍꯌꯦꯡ ꯄꯨꯡ ꯇꯔꯨꯛ ꯃꯈꯥꯏ ꯋꯥꯏꯗ ꯑꯩꯁꯨ ꯗ꯭ꯔꯥꯏꯕꯔ ꯑꯃ ꯕꯨꯛ ꯇꯧꯕꯤꯌꯨ ꯑꯗꯨꯕꯨ ꯑꯩ ꯄꯨꯡ ꯃꯈꯥꯏꯗ

ꯇꯧꯅꯤꯡꯕ ꯑꯃ ꯂꯩ ꯑꯩꯒꯤ ꯊꯕꯛꯗꯨ ꯂꯥꯁ ꯗꯦꯠ ꯑꯣꯏꯔꯦ ꯑꯗꯨ ꯅꯣꯏꯅ ꯑꯩꯕꯨ ꯒꯥꯔꯤꯗꯨ ꯊꯨꯅ ꯇꯧꯕꯤꯌꯨ ꯑꯩꯅ ꯖꯒꯥ ꯁꯦꯅꯥꯄꯇꯤ ꯇ꯭ꯔꯥꯐꯤꯛ ꯄꯣꯏꯟꯗ ꯉꯥꯏꯔꯒꯦ ꯍꯌꯦꯡ ꯄꯨꯡ ꯇꯔꯨꯛ ꯃꯈꯥꯏ ꯗꯒꯤ ꯑꯩ ꯄꯨꯂꯤꯁ ꯁꯦꯅꯥꯄꯇꯤ ꯇ꯭ꯔꯥꯐꯤꯛ ꯄꯣꯏꯟꯗ ꯉꯥꯏꯔꯒꯦ ꯑꯗꯨꯅ ꯅꯣꯏꯅ ꯁꯣꯂꯨꯁꯟ ꯑꯃ ꯄꯤꯌꯨ ꯅꯠꯇ꯭ꯔꯗꯤ ꯑꯩꯁꯦ ꯑꯇꯣꯞꯄꯗ ꯆꯠꯄ ꯇꯥꯔꯦ ꯗ꯭ꯔꯥꯏꯕꯔꯉꯣꯟꯗ ꯊꯦꯡꯕꯒ ꯆꯤꯟ ꯊꯤꯕ ꯑꯁꯤ ꯃꯔꯝꯁꯦ ꯀꯔꯤꯒꯤꯅꯣ ꯌꯥꯔꯒꯗꯤ ꯑꯩꯒꯤ ꯁꯥꯔꯕꯤꯁꯁꯦ ꯌꯥꯔꯒꯗꯤ ꯑꯩꯁꯦ

ꯊꯨꯅ ꯆꯠꯅꯤꯡꯉꯦ ꯑꯗꯨ ꯈꯤꯇꯪ ꯄꯨꯡ ꯇꯔꯨꯛ ꯃꯈꯥꯏ ꯇꯥꯗ꯭ꯔꯁꯨ ꯂꯥꯛꯂꯒ ꯊꯣꯛꯄ ꯌꯥꯏ